ꯑꯣ ꯍꯦꯡꯒꯔ ꯍꯟꯗꯛꯁꯤꯕꯨ ꯍꯣꯇꯦꯜꯕꯨ ꯃꯤ ꯀꯁꯇꯃꯔ ꯌꯥꯝ ꯂꯥꯛꯑꯦ ꯄꯣꯠ ꯄꯣꯠꯁꯤꯠꯁꯦ ꯀꯃꯥꯏ ꯇꯧꯕꯤꯒꯦ ꯑꯣ ꯍꯥꯟꯅ ꯃꯤ ꯀꯁꯇꯃꯔ ꯌꯥꯝꯕꯩ ꯃꯌꯥꯁꯦ ꯍꯧꯖꯤꯛꯁꯨ ꯑꯗꯨꯝ ꯍꯥꯏꯗꯤ ꯈꯤꯇꯪ

ꯑꯣ ꯑꯩꯁꯨ ꯑꯩꯁꯨ ꯍꯟꯗꯛꯇꯤ ꯑꯩ ꯑꯩ ꯑꯥꯗ ꯆꯠꯊꯣꯛꯑꯕ ꯍꯥꯏ ꯇꯥꯔꯦ ꯊꯕꯛ ꯑꯃ ꯆꯠꯊꯣꯛꯑꯕ ꯑꯗꯨꯒꯤ ꯑꯩ ꯑꯩ ꯍꯧꯖꯤꯛꯁꯦ ꯑꯩ ꯕꯦꯡꯒ꯭ꯂꯣꯔ ꯂꯩꯌꯦ ꯑꯧ ꯍꯣꯏ ꯍꯣꯏ ꯑꯣ ꯑꯩꯗꯤ ꯗꯨꯀꯥꯟꯁꯤꯡꯁꯨ ꯌꯥꯝꯃꯕꯅꯤꯅ ꯍꯥꯏꯗꯤ ꯃꯈꯜ ꯃꯈꯜ ꯌꯥꯝꯃꯤꯅꯥ ꯑꯩ ꯗꯨꯀꯥꯟ ꯌꯥꯝꯅ

ꯑꯣ ꯑꯁ ꯑꯩꯅ ꯃꯃꯥꯡꯗꯁꯨ ꯕꯣꯔꯥꯗꯨ ꯌꯥꯝ ꯍꯥꯎꯕꯅꯤ ꯑꯁ ꯑꯩ ꯍꯧꯖꯤꯛ ꯐꯥꯎ ꯀꯥꯎꯗ꯭ꯔꯤ ꯆꯥꯅꯤꯡꯉꯦ ꯇꯤꯟꯕꯨ ꯌꯣꯠꯂꯦ ꯑꯣ ꯍꯣꯏ ꯑꯩ ꯍꯟꯗꯛꯇꯤ ꯅꯣꯏ ꯍꯣꯇꯦꯜ ꯄꯥꯎ ꯌꯥꯝ ꯇꯥꯏ ꯀꯣꯐꯤ ꯀꯩ ꯀꯩ ꯌꯥꯝ ꯐꯪꯏ ꯍꯥꯏꯁꯦ ꯆꯨꯝꯕ꯭ꯔꯣ ꯍꯥꯏꯗꯤ ꯕꯔꯞ ꯀꯨꯝꯕ ꯑꯣ ꯑꯩ

ꯑꯣ ꯑꯇꯩꯗꯤ ꯕꯣꯔꯥ ꯀꯩꯀꯩꯁꯨ ꯑꯗꯨꯝ ꯑꯗꯨꯝ ꯁꯤꯠꯄ꯭ꯔꯥꯕ ꯑꯗꯨꯝ ꯍꯥꯏꯗꯤ ꯍꯣꯏ ꯀꯣꯐꯤ ꯀꯣꯐꯤꯕꯨꯗꯤ ꯍꯥꯏꯗꯤ ꯅꯨꯡꯗꯥꯡ ꯄꯥꯈꯪ ꯀꯩꯀꯩ ꯍꯥꯏꯗꯤ ꯅꯍꯥ ꯏꯟꯈꯠꯂꯛꯂꯤꯕ ꯅꯍꯥꯁꯤꯡꯁꯦ ꯍꯥꯏꯗꯤ ꯀꯣꯐꯤ ꯍꯧꯖꯤꯛꯇꯤ ꯈꯔ ꯏꯪꯉꯤꯕꯅꯤꯅꯀꯣ ꯀꯣꯐꯤꯁꯤꯡꯁꯦ

ꯑꯣ ꯁꯤꯠꯂꯝꯒꯅꯦꯁꯨ ꯈꯜꯂꯤꯗ ꯍꯥꯟꯅꯒꯤ ꯃꯤ ꯃꯌꯥꯝꯗꯨꯒ ꯍꯥꯏꯔꯨꯔꯗꯤ ꯑꯩ ꯑꯩ ꯃꯊꯪ ꯊꯥꯒꯨꯝꯕ ꯊꯣꯛꯂꯛꯀꯅꯤꯌꯦ ꯑꯗꯨꯗ ꯑꯣꯏ ꯂꯥꯛꯑꯒꯦ ꯍꯣꯏ ꯑꯗꯨꯗꯤ ꯊꯝꯃꯣ ꯊꯝꯃꯣ